ꯍꯥ ꯑꯩꯅ ꯑꯩꯈꯣꯏꯒꯤ ꯍꯥꯏꯕꯗꯤ ꯑꯩꯈꯣꯏꯒꯤ ꯑꯩꯈꯣꯏꯒꯤ ꯈꯨꯡꯒꯪꯒꯤ ꯑꯥ ꯈꯨꯟꯗꯨꯒꯤ ꯂꯥꯏ ꯍꯔꯥꯎꯕ ꯃꯇꯝꯗ ꯍꯥꯏꯕꯗꯤ ꯑꯩꯈꯣꯏ ꯂꯩꯀꯥꯏ ꯂꯩꯀꯥꯏꯒꯤ ꯑꯣꯏꯅ ꯍꯥꯏꯕꯗꯤ ꯂꯥꯏ ꯍꯔꯥꯎꯕꯒꯤ ꯂꯥꯏꯕꯨꯡꯁꯤꯗ ꯑꯩ ꯑꯩꯈꯣꯏꯒꯤ ꯍꯩꯖꯕꯤ ꯑꯪ ꯍꯥꯏꯕꯗꯤ ꯖꯒꯣꯏꯁꯦ ꯂꯣꯏꯅ ꯃꯥꯅ ꯃꯥꯅ ꯄꯥꯝꯖꯕ ꯖꯒꯣꯏꯁꯦ ꯎꯠꯅꯩ ꯑꯗꯨꯀꯥꯟꯗꯨꯗ ꯑꯩꯁꯨ ꯖꯒꯣꯏꯗꯣ ꯑꯃꯠꯇꯪ ꯑꯩꯁꯨ ꯌꯥꯝꯅ ꯎꯠꯅꯤꯡꯉꯦ ꯑꯗꯨꯗ ꯑꯩꯅ ꯈ꯭ꯋꯥꯏꯗꯒꯤ ꯎꯠꯅꯤꯡꯕ ꯖꯒꯣꯏꯁꯦ ꯀꯔꯤꯅꯣ ꯍꯥꯏꯕꯀꯥꯟꯗ ꯉꯁꯥꯏꯒꯤ ꯃꯥꯏꯕꯤ ꯖꯒꯣꯏꯗꯣ ꯑꯗꯨ ꯑꯩ ꯌꯥꯝꯅ ꯍꯥꯏꯕꯗꯤ ꯄꯥꯝꯃꯦ ꯑꯗꯣ ꯁꯥꯕꯗꯤ ꯍꯩꯇꯕ ꯍꯩꯇꯕꯁꯤꯗ ꯑꯩꯅ ꯑꯩꯈꯣꯏꯒꯤ ꯊꯪꯅꯕ ꯏꯅꯦ ꯃꯥꯏꯕꯤ ꯑꯣꯏꯕ ꯑꯃ ꯂꯩ ꯑꯗꯨꯗꯩꯗꯨꯗ ꯑꯩꯅ ꯏꯅꯦ ꯑꯩ ꯁꯥꯏ ꯇꯧꯗꯅ ꯃꯥꯏꯕꯤ ꯖꯒꯣꯏꯁꯦ ꯑꯩ ꯌꯥꯝꯅ ꯄꯥꯝꯃꯤ ꯇꯝꯕꯤꯌꯨ ꯑꯩꯈꯣꯏ ꯂꯥꯏ ꯍꯔꯥꯎꯕꯗ ꯑꯩ ꯃꯌꯥꯝꯅ ꯎꯠꯂꯛꯄꯀꯥꯟꯗ ꯑꯩꯁꯨ ꯃꯥꯏꯕꯤ ꯖꯒꯣꯏꯁꯦ ꯎꯠꯀꯦ ꯍꯥꯏ ꯀꯥꯟꯁꯤꯗ ꯏꯅꯦꯗꯨꯅ ꯇꯝꯕꯤꯔꯦ ꯑꯗꯣ ꯃꯥꯏꯕꯤ ꯖꯒꯣꯏꯁꯦ ꯌꯥꯝ ꯂꯨꯕꯅꯤꯅ ꯌꯥꯝꯅꯁꯨ ꯁꯥꯡꯕꯅꯤꯅ

ꯑꯃ ꯇꯝꯕꯤꯔꯦ ꯅꯨꯡꯊꯤꯟ ꯅꯨꯃꯤꯗꯥꯡ ꯋꯥꯏꯔꯝꯗ ꯑꯃ ꯇꯝꯕꯤꯔꯦ ꯑꯗꯨꯒ ꯅꯨꯃꯤꯗꯥꯡꯒꯤ ꯆꯥꯛ ꯇꯣꯛꯑꯕ ꯃꯇꯨꯡꯗ ꯅꯣꯡꯃꯗ ꯑꯍꯨꯝꯂꯛꯁꯤ ꯊꯣꯛꯅ ꯇꯝꯕꯤ ꯇꯝꯕꯤꯕ ꯀꯥꯟꯁꯤꯗ ꯌꯥꯝ ꯀꯨꯏꯅ ꯆꯪꯏ ꯑꯩꯁꯨ ꯌꯥꯝ ꯋꯥꯏ ꯃꯥꯟꯅꯕ ꯍꯣꯠꯅꯕ ꯀꯥꯟꯁꯤꯗ

ꯑꯗꯨ ꯀꯥꯟꯗꯗꯤ ꯀꯣꯟꯅ ꯑꯩꯁꯤ ꯍꯩꯔꯦ ꯍꯩꯔ ꯀꯥꯟꯁꯤꯗ ꯑꯩꯁꯦ ꯑꯩꯈꯣꯏꯒꯤ ꯂꯥꯏ ꯍꯔꯥꯎꯕ ꯀꯥꯟꯗ ꯎꯠꯂꯦ ꯎꯠꯂ ꯀꯥꯟꯁꯤꯗ ꯑꯩꯁꯨ ꯐꯖꯅ ꯁꯣꯏꯗꯅꯕ ꯍꯥꯏꯅ ꯐꯖꯅ ꯂꯥꯏ ꯈꯣꯏꯔꯝꯃꯒ ꯑꯩꯁꯤ ꯁꯥꯔꯦ ꯁꯥꯔ ꯀꯥꯟꯁꯤꯗ ꯑꯩꯅ ꯍꯩꯕꯗꯨ ꯎꯕꯗ ꯍꯥꯏꯗꯤ ꯑꯩꯈꯣꯏꯒꯤ ꯑꯥ ꯂꯥꯏ ꯍꯔꯥꯎꯕꯒꯤ ꯃꯅꯨꯡꯗ ꯂꯩꯔꯤꯕ ꯐꯝꯅꯥꯏꯕ ꯐꯝꯅꯥꯏꯕꯤ ꯍꯔꯥꯎꯕꯗꯨꯕꯨ ꯌꯦꯡꯕ ꯂꯥꯛꯏꯕ ꯃꯌꯥꯝꯁꯤꯅ ꯑꯩꯁꯦ ꯌꯥꯝ ꯍꯔꯥꯎꯔꯦ ꯍꯩꯔꯦ ꯌꯥꯔꯦ ꯌꯥꯝ ꯐꯖꯩꯌꯦꯅ ꯑꯩꯁꯦ ꯐꯖꯅ ꯃꯅꯥ ꯉꯁꯥꯏꯒꯤ ꯌꯥꯝ ꯐꯖꯅ ꯊꯥꯒꯠꯄꯤꯔꯦ ꯄꯩꯁꯥꯒꯁꯦ ꯃꯌꯥꯝ ꯊꯥꯗꯅ ꯌꯥꯝ ꯅꯨꯡꯁꯤꯗꯅ ꯇꯧꯕꯤ ꯑꯗꯨꯗꯥ ꯑꯩꯅ ꯉꯁꯥꯏꯒꯤ ꯇꯝꯖꯔꯨꯕꯒꯤ ꯃꯍꯩꯗꯣ ꯑꯗꯨ ꯀꯥꯟꯗꯨꯗ ꯑꯩꯁꯦ ꯐꯪꯖꯈꯤ